ꯌꯨꯝꯗ ꯍꯩꯀꯣꯜ ꯑꯃ ꯁꯦꯝꯒꯠꯄꯁꯦ ꯑꯩꯈꯣꯏꯅ ꯇꯥꯡꯍꯟꯒꯦ ꯍꯥꯏꯔꯁꯨ ꯌꯥꯏ ꯍꯣꯡꯍꯟꯒꯦ ꯍꯥꯏꯔꯁꯨ ꯌꯥꯏ ꯑꯩꯈꯣꯏꯅ ꯍꯩꯀꯣꯜꯗꯨꯗ ꯑꯩꯈꯣꯏꯅ ꯃꯇꯝ ꯃꯇꯝꯒꯤ ꯑꯣꯏꯕ ꯑꯦꯟꯁꯥꯡ ꯅꯥꯄꯤꯁꯤꯡ ꯎꯍꯩ ꯋꯥꯍꯩꯁꯤꯡ ꯊꯥ ꯇꯥꯔꯒꯗꯤ ꯑꯩꯈꯣꯏꯗ ꯀꯔꯤꯁꯨ ꯑꯍꯣꯡꯕ ꯑꯗꯒꯤ ꯌꯥꯝ ꯀꯥ ꯍꯦꯟꯅꯁꯨ ꯇꯥꯡꯉꯣꯏ ꯑꯗꯒꯤ ꯌꯥꯝ ꯀꯥ ꯍꯦꯟꯅꯁꯨ ꯍꯣꯡꯗ꯭ꯔꯒꯁꯨ ꯑꯗꯨꯝ ꯃꯌꯥꯏ ꯑꯣꯏꯔꯞ ꯂꯩꯅꯤ ꯍꯥꯏꯅ ꯑꯩꯅ ꯈꯟꯖꯩ